ꯂꯣꯛꯇꯥꯛ ꯂꯦꯛ ꯂꯣꯛꯇꯥꯛ ꯂꯦꯛ ꯍꯥꯏꯔꯤꯕ ꯃꯐꯝ ꯑꯁꯦ ꯌꯦꯡꯕꯗ ꯑꯁꯨꯛꯀꯤ ꯃꯇꯤꯛ ꯐꯖꯩ ꯍꯥꯏꯔꯤꯕ ꯃꯐꯝ ꯑꯁꯦ ꯃꯣꯏꯔꯥꯡꯗ ꯂꯩ ꯃꯐꯝ ꯑꯁꯤꯗ ꯂꯥꯛꯂꯤꯕ ꯀꯟꯇ꯭ꯔꯤ ꯀꯟꯇ꯭ꯔꯤꯗꯒꯤ ꯂꯥꯛꯂꯤꯕ ꯎꯆꯦꯛ ꯑꯣꯌꯥ ꯃꯐꯝ ꯑꯁꯤꯗ ꯆꯥꯛꯇꯥꯔꯩ ꯍꯥꯏꯔꯤꯕ ꯂꯣꯛꯇꯥꯛ ꯂꯦꯛ ꯑꯁꯤꯒꯤ ꯃꯊꯛꯇ ꯐꯨꯝꯗꯤ ꯑꯀꯣꯏꯕ ꯃꯐꯝ ꯑꯁꯦ ꯐꯨꯝꯗꯤ ꯀꯌꯥꯅ ꯀꯣꯏꯁꯤꯜꯂꯒ ꯂꯩ ꯐꯨꯝꯗꯤꯁꯤꯒꯤ ꯃꯊꯛꯇ ꯈ꯭ꯋꯥꯏꯗꯒꯤ ꯄ꯭ꯔꯤꯊꯤꯕꯤꯗ ꯃꯃꯤꯡ ꯆꯠꯂꯤꯕ ꯑꯇꯣꯞꯄ ꯀꯟꯇ꯭ꯔꯤꯗ ꯑꯇꯣꯞꯄ ꯏꯁꯇꯦꯠꯇ ꯑꯇꯣꯞꯄ ꯃꯐꯝ ꯃꯐꯝ ꯑꯇꯣꯞꯄ ꯑꯥꯎꯠꯁꯥꯏꯠꯇ ꯐꯪꯗ꯭ꯔꯕ ꯁꯉꯥꯏ ꯁꯉꯥꯏ ꯍꯥꯏꯔꯤꯕ ꯃꯐꯝ ꯑꯁꯤ ꯂꯣꯛꯇꯥꯛ ꯂꯦꯛꯀꯤ ꯍꯦꯛ ꯃꯊꯥꯗ ꯂꯩ ꯂꯣꯛꯇꯥꯛ ꯂꯦꯛꯁꯤꯗ ꯑꯇꯥꯡꯕ ꯁꯉꯥꯏ ꯑꯁꯤꯁꯨ ꯆꯥꯛꯇꯥꯏ ꯃꯈꯣꯏꯒꯤ ꯅꯣꯡꯃꯗ ꯆꯪꯗ꯭ꯔꯕ ꯌꯥꯗ꯭ꯔꯕ ꯃꯐꯝ ꯑꯁꯤꯗ ꯃꯐꯝ ꯃꯈꯣꯏꯒꯤ ꯅꯣꯡꯃꯗ ꯆꯪꯗ꯭ꯔꯕ ꯌꯥꯗ꯭ꯔꯕ ꯆꯤꯟꯖꯥꯛ ꯑꯁꯤ ꯂꯣꯛꯇꯥꯛ ꯂꯦꯛꯁꯤꯗꯒꯤ ꯊꯤ ꯁꯉꯥꯏ ꯍꯥꯏꯔꯤꯕ ꯁꯥ ꯑꯁꯤꯁꯨ ꯑꯇꯣꯞꯞ ꯀꯟꯇ꯭ꯔꯤ ꯑꯇꯣꯞꯄ ꯏꯁꯇꯦꯠ ꯑꯇꯣꯞꯄ ꯃꯐꯝ ꯀꯌꯥꯗ ꯑꯃꯠꯇ ꯐꯪꯗꯦ ꯑꯣꯡꯂꯤ ꯃꯅꯤꯄꯨꯔ ꯃꯅꯤꯄꯨꯔ ꯈꯛꯇꯗꯅꯤ ꯐꯪꯏꯁꯦ ꯁꯨꯞꯅꯇꯒꯤ ꯃꯅꯤꯄꯨꯔ ꯈꯛꯇꯗ ꯃꯁꯤꯇ ꯅꯠꯇꯅ ꯁꯤꯔꯣꯏ ꯂꯤꯂꯤ ꯁꯤꯔꯣꯏ ꯂꯤꯂꯤ ꯍꯥꯏꯔꯤꯕ ꯂꯩ ꯑꯁꯤꯁꯨ ꯑꯇꯣꯞꯄ ꯀꯟꯇ꯭ꯔꯤ ꯑꯇꯣꯞꯄ ꯏꯁꯇꯦꯠ ꯑꯇꯣꯞꯄ ꯑꯥꯎꯠꯁꯥꯏꯠ ꯑꯥꯎꯠꯁꯥꯏꯠꯇ ꯀꯔꯤꯃꯇ ꯐꯪꯗꯦ ꯑꯣꯡꯂꯤ ꯃꯅꯤꯄꯨꯔꯒꯤ ꯗꯤꯁꯇ꯭ꯔꯤꯛ ꯑꯃ ꯑꯣꯏꯔꯤꯕ ꯎꯈ꯭ꯔꯨꯜ ꯎꯈ꯭ꯔꯨꯜ ꯍꯥꯏꯔꯤꯁꯤꯗ ꯅꯥꯏꯇꯣꯝ ꯑꯣꯏꯅ ꯁꯥꯠꯂꯤꯕ ꯁꯤꯔꯣꯏ ꯂꯤꯂꯤꯅꯤ ꯑꯁꯨꯛꯀꯤ ꯃꯇꯤꯛ ꯌꯦꯡꯕꯗ ꯐꯖꯩ ꯃꯐꯝ ꯑꯁꯤꯗ ꯍꯥꯏꯔꯤꯕ ꯂꯣꯛꯇꯥꯛ ꯂꯦꯛ ꯑꯃꯁꯨꯡ ꯎꯈ꯭ꯔꯨꯜ ꯍꯥꯏꯔꯤꯕ ꯃꯐꯝ ꯑꯁꯤꯗ ꯆꯍꯤ ꯑꯃꯗ ꯇꯨꯔꯤꯖꯝ ꯑꯁꯨꯛꯀꯤ ꯃꯇꯤꯛ ꯂꯥꯛꯏ ꯑꯁꯨꯛꯀꯤ ꯃꯇꯤꯛ ꯐꯖꯩ ꯃꯤꯌꯥꯝꯅꯁꯨ ꯂꯣꯏꯅ ꯄꯥꯝꯅꯩ ꯃꯤꯌꯥꯝꯅꯁꯨ ꯌꯥꯝꯅ ꯅꯨꯡꯁꯤ